ꯑꯩꯅ ꯑꯩꯒꯤ ꯃꯤꯊꯨꯡꯂꯦꯟꯁꯤꯡꯕꯨ ꯄꯨꯕ ꯄꯥꯝꯂꯤꯕ ꯃꯐꯝꯁꯤꯡ ꯑꯗꯨꯗꯤ ꯖꯨꯀꯣ ꯕꯦꯂꯤ ꯂꯣꯛꯇꯥꯛ ꯂꯦꯛ ꯏꯃꯥ ꯀꯩꯊꯦꯜ ꯁ꯭ꯔꯤ ꯒꯣꯕꯤꯟꯗꯖꯤ ꯇꯦꯝꯄꯜ ꯀꯪꯂꯥ ꯐꯣꯔꯗ ꯏꯝꯐꯥꯜ ꯋꯥꯔ ꯁꯤꯃꯤꯇ꯭ꯔꯤ ꯏꯝꯐꯥꯜ ꯕꯦꯂꯤ ꯍꯥꯏꯔꯤꯕ ꯖꯨꯀꯣ ꯕꯦꯂꯤ ꯑꯁꯤ ꯇꯨꯔꯤꯁꯁꯤꯡ ꯑꯁꯤꯅ ꯂꯝ ꯀꯣꯏꯕ ꯂꯥꯛꯄꯗ ꯃꯍꯥꯛꯀꯤ ꯐꯖꯕ ꯑꯁꯤ ꯌꯦꯡꯅꯩ ꯂꯣꯛꯇꯥꯛ ꯂꯦꯛ ꯍꯥꯏꯔꯤꯕ ꯂꯦꯛ ꯑꯁꯤ ꯌꯦꯡꯕꯗ ꯌꯥꯝꯅ ꯐꯖꯕ ꯌꯥꯝꯅ ꯃꯒꯨꯟ ꯂꯩꯕ ꯂꯦꯛ ꯃꯈꯜ ꯑꯃꯅꯤ ꯏꯃꯥ ꯀꯩꯊꯦꯜ ꯍꯥꯏꯔꯤꯕ ꯏꯃꯥ ꯀꯩꯊꯦꯜ ꯃꯥꯔꯀꯦꯠ ꯑꯁꯤ ꯃꯂꯦꯝꯒꯤ ꯑꯣꯏꯅ ꯅꯨꯄꯤ ꯈꯛꯇꯅ ꯐꯝꯕ ꯀꯩꯊꯦꯜ ꯃꯈꯜ ꯑꯃꯅꯤ ꯃꯐꯝ ꯑꯁꯤꯗ ꯃꯈꯜ ꯃꯊꯦꯜ ꯀꯌꯥꯒꯤ ꯄꯣꯠꯆꯩ ꯐꯪꯏ ꯁ꯭ꯔꯤ ꯒꯣꯕꯤꯟꯗꯖꯤ ꯇꯦꯝꯄꯜ ꯍꯥꯏꯔꯤꯕ ꯇꯦꯝꯄꯜ ꯑꯁꯤ ꯍꯤꯟꯗꯨ ꯗꯔꯃ ꯆꯠꯄꯁꯤꯡꯒꯤ ꯈ꯭ꯋꯥꯏꯗꯒꯤ ꯁꯦꯡꯂꯕ ꯇꯦꯝꯄꯜ ꯑꯃꯅꯤ ꯀꯪꯂꯥ ꯐꯣꯔꯗ ꯍꯥꯏꯔꯤꯕ ꯀꯪꯂꯥ ꯐꯣꯔꯗ ꯑꯁꯤ ꯃꯇꯤꯛ ꯃꯒꯨꯟ ꯂꯩꯕ ꯀꯪꯂꯥ ꯐꯥꯔꯠ ꯑꯃꯅꯤ ꯏꯝꯐꯥꯜ ꯋꯥꯔ ꯁꯤꯃꯤꯇ꯭ꯔꯤ ꯍꯥꯏꯔꯤꯕ ꯋꯥꯔ ꯁꯤꯃꯤꯇ꯭ꯔꯤ ꯑꯁꯤ ꯍꯥꯟꯅꯗꯒꯤ ꯂꯩꯔꯛꯂꯕ ꯁꯤꯃꯤꯇ꯭ꯔꯤꯅꯤ